ꯍꯜꯂꯣ ꯃꯁꯤ ꯀꯦꯞꯀꯤ ꯑꯣꯂꯥ ꯀꯦꯞꯀꯤ ꯃꯦꯅꯦꯖꯔ ꯑꯣꯏꯕꯤꯔꯕ꯭ꯔꯣ ꯉꯁꯤ ꯑꯩꯅ ꯁꯣꯝꯒꯤ ꯀꯦꯞꯀꯤ ꯀꯦꯞꯇꯒꯤ ꯇꯦꯛꯁꯤ ꯑꯃꯈꯛ ꯑꯣꯗꯔ ꯇꯧꯖꯕꯅꯤ ꯑꯦꯌꯥꯔꯄꯣꯔꯠꯇ ꯆꯠꯅꯕ ꯑꯗꯣ ꯄꯨꯡ ꯇꯔꯥꯗ ꯂꯥꯛꯄꯤꯌꯣ ꯍꯥꯏꯔꯒ ꯃꯥꯅ ꯄꯨꯡ ꯇꯔꯥꯒ ꯃꯤꯅꯤꯠ ꯀꯨꯟꯗ ꯂꯥꯛꯄꯤ ꯂꯥꯛꯄꯤꯕꯗꯒꯤ ꯑꯩꯒꯤ ꯐ꯭ꯂꯥꯏꯠꯇꯣ ꯅꯪꯍꯧꯗ꯭ꯔꯦ ꯑꯗꯨꯅ ꯃꯁꯤꯒꯨꯝꯕ ꯗ꯭ꯔꯥꯏꯚꯔ ꯑꯁꯦ ꯑꯩꯈꯣꯏꯒꯤ ꯃꯦꯅꯦꯖꯔꯅ ꯐꯖꯅ ꯌꯦꯡꯁꯤꯟꯕꯤꯔꯒ ꯑꯃꯇ ꯀꯩꯅꯣ ꯇꯧꯕꯤꯌꯨ ꯍꯥꯏꯗꯤ ꯑꯩ ꯉꯁꯤ ꯌꯥꯝ ꯅꯨꯡꯉꯥꯏꯖꯗꯦ ꯃꯔꯝꯗꯤ ꯑꯩꯒꯤ ꯐ꯭ꯂꯥꯏꯠ ꯅꯪꯍꯧꯗꯕꯒꯤ ꯑꯩꯒꯤ ꯊꯕꯛ ꯅꯪꯗꯕꯒꯤ ꯑꯗꯒꯤ ꯑꯩꯒꯤ ꯄꯩꯁꯥ ꯃꯥꯡꯕꯒꯤ ꯑꯩ ꯌꯥꯝ ꯅꯨꯡꯉꯥꯏꯖꯗꯦ ꯑꯁꯤꯒꯨꯝꯕꯁꯤ ꯃꯦꯅꯦꯖꯔꯅ ꯈꯔ ꯌꯦꯡꯁꯤꯟꯕꯤꯌꯨ